ꯑꯩꯒꯤ ꯏꯪꯈꯣꯜꯗ ꯌꯦꯟꯁꯥꯡ ꯅꯥꯄꯤ ꯊꯥꯕꯗ ꯈꯨꯗꯣꯡꯆꯥꯗꯕ ꯍꯥꯏꯔꯒꯗꯤ ꯑꯩꯅ ꯊꯥꯔꯤꯕ ꯀꯣꯕꯤ ꯇꯤꯜꯍꯧ ꯐꯗꯤꯒꯣꯝ ꯊꯥꯕꯁꯤꯡꯗ ꯏꯁꯤꯡ ꯆꯥꯏꯕꯗ ꯈꯔ ꯃꯅꯥ ꯃꯁꯤꯡ ꯃꯌꯥꯝ ꯊꯥꯏ ꯊꯥꯕ ꯃꯇꯝꯗ ꯃꯅꯥ ꯃꯁꯤꯡ ꯈꯔꯗꯤ ꯊꯥꯔꯦ ꯑꯗꯣ ꯊꯥꯕ ꯃꯇꯝꯗ ꯏꯁꯤꯡ ꯆꯥꯏꯕꯁꯦ ꯅꯨꯡꯇꯤꯒꯤ ꯑꯌꯨꯛꯀꯤ ꯁꯟꯗꯥꯒꯤ ꯆꯥꯏꯕꯅꯤꯅ ꯏꯁꯤꯡꯅ ꯋꯥꯕ ꯃꯔꯝꯅ ꯈꯔ ꯇꯣꯏꯅ ꯆꯥꯏꯕꯗꯣ ꯉꯝꯗꯦ ꯏꯁꯤꯡꯗꯣ ꯈꯔ ꯋꯥꯏ ꯆꯥꯏꯕꯗ ꯈꯨꯗꯣꯡ ꯈꯔ ꯆꯥꯗꯦ ꯑꯗꯨꯅ ꯀꯣꯕꯤ ꯃꯅꯥ ꯀꯪꯁꯤꯜꯂꯛꯄ ꯃꯈꯣꯡꯗꯣ ꯀꯪꯖꯜꯂꯛꯄꯒꯨꯝꯕ ꯑꯣꯏ ꯑꯗꯨꯒ ꯇꯤꯟ ꯇꯥꯕꯒꯤ ꯍꯥꯏꯔꯒꯗꯤ ꯑꯩꯁꯨ ꯍꯤꯡꯒꯣꯜꯗꯣ ꯌꯥꯝꯅ ꯆꯥꯎꯕ ꯅꯠꯇꯕꯅꯤꯅ ꯄꯤꯛꯇꯛꯅ ꯎꯕꯅꯤꯅ ꯇꯤꯟꯗꯨꯗꯤ ꯇꯥꯔꯛꯄ ꯃꯇꯝꯗ ꯑꯩꯅ ꯁꯨꯝ ꯅꯣꯝ ꯈꯔ ꯈꯔ ꯈꯨꯠꯅ ꯑꯗꯨꯝ ꯐꯥꯗꯣꯛꯏ ꯑꯗꯣ ꯇꯤꯟꯒꯤ ꯇꯤꯟ ꯇꯥꯕꯒꯤ ꯑꯋꯥꯕꯗꯤ ꯀꯌꯥ ꯑꯣꯏꯗꯦ ꯑꯩꯅ ꯌꯥꯝꯅ ꯇꯥꯁꯤꯜꯂꯛꯑꯒꯁꯨ ꯎꯠꯇꯣ ꯂꯧꯊꯣꯛꯑꯒ ꯑꯩꯅ ꯆꯦꯔꯪ ꯑꯃꯗ ꯎꯠꯇꯣ ꯍꯥꯞꯄꯛꯑꯒ ꯈꯨꯠꯅ ꯂꯧꯊꯣꯛ ꯂꯧꯊꯣꯛ ꯆꯦꯔꯪꯗꯒꯤ ꯈꯔ ꯈꯔ ꯆꯥꯏꯖꯩ ꯆꯥꯏꯕ ꯃꯇꯝꯗ ꯇꯤꯟ ꯇꯥꯕꯁꯦ ꯈꯔꯗꯤ ꯍꯜꯂꯤ ꯑꯗꯣ ꯅꯣꯡ ꯑꯗꯨꯝ ꯅꯨꯃꯤꯠ ꯅꯤꯅꯤ ꯍꯨꯝꯅꯤꯒꯨꯝꯕꯗꯤ ꯎꯠꯇꯣ ꯆꯥꯏꯊꯣꯔꯛꯑꯒꯗꯤ ꯇꯤꯟ ꯇꯥꯕꯗꯣ ꯈꯔ ꯐꯩ ꯇꯤꯟ ꯇꯥꯕꯒꯤ ꯈꯨꯗꯣꯡꯆꯥꯕꯗꯨ ꯈꯔꯗꯤ ꯉꯥꯛꯊꯣꯛꯄ ꯉꯝꯃꯤ ꯍꯥꯏ ꯇꯥꯔꯦ